ꯑꯩꯍꯥꯛꯅ ꯉꯥ ꯐꯥꯕ ꯐꯤꯁꯤꯡ ꯑꯁꯤ ꯑꯩꯒꯤ ꯐꯦꯕꯔꯥꯏꯠ ꯑꯃ ꯑꯣꯏꯕꯈꯛꯇ ꯅꯠꯇꯅ ꯍꯥꯏꯔꯤꯕ ꯉꯥꯁꯤꯡ ꯑꯁꯤꯕꯨ ꯌꯥꯝꯅ ꯍꯦꯜꯗꯤ ꯑꯣꯏꯅ ꯊꯝꯒꯦ ꯍꯥꯏꯔꯒꯗꯤ ꯅꯣꯡꯃ ꯅꯣꯡꯃꯒꯤ ꯗ꯭ꯔꯦꯟꯗꯒꯤ ꯅꯥꯂꯥꯗꯒꯤ ꯂꯥꯛꯏꯕ ꯐꯦꯛꯇ꯭ꯔꯤꯗꯒꯤ ꯏꯟꯗꯁꯇ꯭ꯔꯤꯗꯒꯤ ꯂꯥꯛꯏꯕ ꯑꯃꯣꯠ ꯑꯀꯥꯏ ꯃꯌꯥꯝ ꯇꯨꯔꯦꯟꯗ ꯄꯥꯠꯇ ꯇꯥꯁꯤꯟꯕꯁꯦ ꯑꯩꯈꯣꯏꯅ ꯊꯤꯡꯒꯗꯕꯅꯤ ꯃꯁꯤꯅ ꯉꯥ ꯃꯈꯩꯗ ꯃꯈꯜ ꯃꯈꯥ ꯀꯌꯥꯒꯤ ꯂꯩꯅꯥ ꯅꯥꯔꯛꯇꯨꯅ ꯌꯦꯜꯍꯧꯉꯩꯗꯒꯤ ꯏꯟꯗꯤꯖꯤꯅꯁ ꯑꯣꯏꯕ ꯉꯥ ꯃꯌꯥꯝ ꯑꯃ ꯃꯥꯡꯍꯜꯂꯤ ꯑꯍꯥꯎꯕ ꯉꯥ ꯃꯌꯥꯝ ꯑꯃꯁꯨ ꯃꯨꯠꯈꯤꯕ ꯌꯥꯎꯏ ꯑꯗꯨꯒ ꯂꯩꯍꯧꯔꯤꯕ ꯉꯥꯗꯁꯨ ꯅꯣꯡꯃ ꯅꯣꯡꯃꯒꯤ ꯄ꯭ꯔꯤꯊꯤꯕꯤꯗꯒꯤ ꯄ꯭ꯔꯤꯊꯤꯕꯤꯒꯤ ꯂꯩꯃꯥꯏ ꯁꯤꯗꯒꯤ ꯃꯥꯡꯈꯤꯒꯗꯕꯩ ꯆꯤꯡꯅꯕ ꯑꯁꯤ ꯂꯩ ꯃꯔꯝ ꯑꯁꯤꯅ ꯑꯩꯈꯣꯏꯅ ꯃꯤꯑꯣꯏꯕꯒꯤ ꯁꯤꯖꯤꯟꯅꯈ꯭ꯔꯕ ꯑꯗꯨꯒꯨꯝꯕ ꯐꯠꯇꯕ ꯏꯁꯤꯡ ꯄꯣꯂꯨꯇꯦꯠ ꯑꯣꯏꯔꯕ ꯏꯁꯤꯡ ꯏꯟꯗꯁꯇ꯭ꯔꯤꯗꯒꯤ ꯊꯣꯛꯂꯛꯄ ꯏꯁꯤꯡ ꯐꯦꯛꯇ꯭ꯔꯤꯗꯒꯤ ꯊꯣꯛꯂꯛꯄ ꯏꯁꯤꯡ ꯃꯁꯨꯝꯕ ꯃꯈꯩꯁꯤ ꯄꯥꯠ ꯇꯨꯔꯦꯟꯗ ꯗ꯭ꯔꯦꯟ ꯇꯧꯕ ꯃꯁꯤ ꯌꯥꯝꯅ ꯐꯠꯇꯦ ꯑꯗꯨꯒ ꯑꯩꯈꯣꯏꯅ ꯄ꯭ꯂꯥꯁꯇꯤꯛ ꯄ꯭ꯂꯥꯁꯇꯤꯛ ꯁꯤꯗꯁꯨ ꯆꯤꯡ ꯄꯥꯠ ꯇꯨꯔꯦꯟꯗ ꯑꯩꯏ ꯇꯥꯈꯤꯗꯅꯕ ꯑꯩꯈꯣꯏꯅ ꯍꯣꯠꯅꯒꯗꯕꯅꯤ ꯑꯁꯨꯝ ꯇꯧꯕ ꯇꯥꯔꯒꯗꯤ ꯉꯥ ꯈꯩꯁꯤꯕꯨ ꯍꯦꯜꯗꯤ ꯑꯣꯏꯅ ꯑꯃꯁꯨꯡ ꯃꯔꯥꯡ ꯀꯥꯏꯅ ꯂꯩꯍꯟꯕ ꯉꯝꯒꯅꯤ